ꯑꯥ ꯑꯥ ꯑꯥ ꯉꯁꯥꯏ ꯑꯩꯅ ꯀꯣꯜ ꯇꯧꯕꯗ ꯍꯧꯖꯤꯛꯀꯥꯟ ꯍꯩ ꯂꯣꯀꯦꯜꯒꯤ ꯍꯩ ꯀꯔꯤ ꯀꯔꯤ ꯂꯩꯕ꯭ꯔꯥ ꯍꯥꯏꯅ ꯍꯪꯒꯦ ꯇꯧꯕ ꯑꯥ ꯑꯥ ꯑꯥꯎ ꯑꯥ ꯑꯥꯎ ꯑꯣ ꯑꯗꯨꯝ ꯇꯧꯕ꯭ꯔꯥ ꯑꯗꯨ ꯂꯣꯀꯦꯜꯒꯤ ꯍꯩꯅꯧꯗꯨꯅ ꯀꯤ ꯖꯤ ꯑꯍꯨꯝꯒꯨꯝꯕ ꯂꯩꯒꯦ ꯇꯧꯕ ꯑꯗꯨ ꯀꯦꯖꯤꯗ ꯀꯌꯥ ꯀꯌꯥꯅꯣ

ꯑꯗꯨ

ꯑꯥ ꯆꯥꯃꯅ ꯀꯣ ꯑꯗꯨ ꯑꯩ ꯂꯥꯛꯇ꯭ꯔꯁꯨ ꯑꯉꯥꯡ ꯑꯃ ꯊꯥꯔꯛꯀꯦ ꯑꯗꯨ ꯅꯪꯅ ꯀꯤ ꯖꯤ ꯑꯣꯜꯂꯒ ꯑꯗꯨꯝ ꯄꯤꯕꯤꯔꯣꯀꯣ ꯑꯉꯥꯡ ꯑꯃ ꯂꯥꯛꯂꯗꯤ ꯑꯣ ꯄꯨꯡ ꯇꯔꯥꯒꯨꯝꯕꯗ ꯑꯗꯨꯝ ꯊꯥꯔꯛꯀꯦ

ꯑꯣ ꯍꯣꯏ ꯍꯣꯏ ꯑꯥ ꯅꯨꯄꯥ ꯑꯃ ꯊꯥꯒꯦ

ꯑꯥ ꯍꯣꯏ ꯍꯣꯏ ꯑꯗꯨꯝ ꯈꯔ ꯆꯥꯎꯕ ꯈꯔ ꯆꯥꯎꯈ꯭ꯔꯦꯗ ꯑꯥ ꯍꯣꯏ ꯑꯗꯣ ꯍꯌꯦꯡ ꯑꯇꯣꯞꯄ ꯀꯔꯤ ꯀꯔꯤ ꯂꯩꯕ꯭ꯔꯥ

ꯐꯖꯅ ꯃꯨꯟꯗꯕꯗꯨꯔꯥ ꯑꯥ ꯍꯣ ꯑꯗꯨ ꯑꯣꯏꯔꯗꯤ ꯌꯥꯔꯦ ꯍꯣꯏ ꯑꯣ ꯍꯣꯔꯦꯟ ꯑꯉꯥꯡ ꯊꯥꯔꯛꯀꯦ ꯀꯣ ꯑꯥ ꯍꯣꯏ ꯍꯣꯏ ꯑꯧ ꯍꯣꯏꯑꯦ